ꯄꯥꯎꯗ ꯎꯠꯄ ꯊꯧꯗꯣꯛ ꯃꯌꯥꯝꯁꯦ ꯑꯅꯝꯕꯅ ꯌꯥꯔꯤꯈꯩꯗꯤ ꯅꯥꯀꯟ ꯑꯟ ꯑꯅꯤꯃꯛꯇ ꯁꯣꯛꯇꯅꯕꯗꯤ ꯍ ꯎꯠꯂꯤ ꯑꯗꯨꯕꯨ ꯃꯔꯛꯇ ꯑꯗꯨꯝ ꯁꯣꯛꯂꯛꯄꯁꯨ ꯌꯥꯎꯏ ꯅꯥꯝ ꯅꯥꯀꯟ ꯑꯃꯗꯅ ꯍꯦꯟꯅ ꯏꯝꯄꯣꯔꯇꯦꯟꯁ ꯄꯤꯔꯒ ꯅꯥꯀꯟ ꯑꯃꯗ ꯈꯔ ꯁꯣꯠꯊꯍꯧꯕꯁꯨ ꯌꯥꯎꯏ ꯑꯗꯨꯒꯤ ꯄꯦꯟꯗꯕ ꯃꯌꯥꯝꯁꯨ ꯌꯥꯎꯔꯦ ꯑꯗꯨꯒ ꯐꯦꯛ ꯅ꯭ꯌꯨꯁꯁꯤꯗꯤ ꯑꯩꯈꯣꯏꯅ ꯊꯦꯡꯅ ꯊꯦꯡꯅꯖꯔꯦ ꯊꯦꯡꯅꯕ ꯌꯥꯎꯔꯦ ꯍꯨꯖꯤꯛꯇꯤ ꯁꯣꯁꯤꯌꯦꯜ ꯃꯦꯗꯤꯌꯥꯒꯤ ꯃꯇꯝꯁꯨ ꯑꯣꯏꯕꯅꯤꯅ ꯄꯥꯎꯁꯦ ꯑꯃꯅ ꯑꯃꯅ ꯀꯩꯅꯣ ꯑꯆꯨꯝ ꯑꯔꯥꯟꯁꯦ ꯈꯪꯗ꯭ꯔꯤꯉꯩꯗ ꯍꯥꯏꯐꯦꯠꯇꯪ ꯈꯪꯕꯗ ꯑꯗꯨꯝ ꯄꯪꯊꯥꯗ ꯊꯥꯒꯠꯅꯔꯒ ꯑ ꯑꯊꯥꯕꯠ ꯊꯥꯒꯠꯂꯛꯏꯕ ꯄꯣꯠꯇꯨꯅ ꯆꯨꯝꯃꯦꯅ ꯑꯗꯨꯝ ꯁꯟꯇꯣꯛꯑꯒ ꯑꯥ ꯇꯥꯟꯅ ꯁꯟꯇꯣꯑꯒ ꯃꯤꯒꯤ ꯃꯤꯉꯣꯟꯗ ꯁꯣꯛꯍꯟꯕꯁꯨ ꯌꯥꯎꯋꯦ ꯃꯤꯒꯤ ꯏꯃꯣꯁꯟ ꯃꯤꯒꯤ ꯁꯦꯟꯇꯤꯃꯦꯟ ꯌꯥꯝ ꯁꯣꯛꯍꯟꯕꯁꯨ ꯌꯥꯎꯋꯦ ꯑꯗꯨꯒ ꯑꯗꯨ ꯁꯣꯛꯂꯛꯄꯗꯨꯅ ꯃꯔꯝ ꯑꯣꯏꯔꯒ ꯊꯣꯛꯍꯟꯅꯤꯡꯗꯕ ꯊꯧꯗꯣꯛ ꯈꯠꯅ ꯆꯩꯅꯕ ꯑꯗꯨꯅꯆꯤꯡꯕ ꯃꯌꯥꯝꯁꯨ ꯊꯣꯛꯂꯛꯂꯦ